ꯍꯣꯏ ꯕꯣꯂꯤꯋꯨꯗ ꯑꯃꯁꯨꯡ ꯇꯣꯂꯤꯋꯨꯗꯅ ꯚꯥꯔꯠ ꯑꯃꯁꯨꯡ ꯃꯄꯥꯟ ꯂꯩꯕꯥꯛꯁꯤꯡꯗ ꯐꯦꯁꯟꯒꯤ ꯇ꯭ꯔꯦꯟꯗꯁꯤꯡꯗ ꯁꯣꯏꯗꯅ ꯏꯊꯤꯜ ꯄꯤꯈ꯭ꯔꯦ ꯃꯈꯣꯏꯒꯤ ꯐꯦꯁꯟꯒꯤ ꯁꯥꯐꯨ ꯄꯤꯗꯨꯅ ꯃꯁꯛ ꯊꯣꯛꯄ ꯐꯤꯂꯝ ꯑꯃꯁꯨꯡ ꯀꯦꯔꯦꯛꯇꯔ ꯈꯔꯗꯤ ꯃꯈꯥꯗ ꯄꯤꯔꯤ ꯗꯦꯋꯗꯥꯁ ꯇꯨ ꯊꯥꯎꯖꯟ ꯇꯨ ꯐꯤꯂꯝ ꯑꯁꯤꯗ ꯑꯏꯁꯣꯔꯤꯌꯥ ꯔꯥꯏ ꯕꯆꯟ ꯑꯃꯁꯨꯡ ꯃꯥꯗꯨꯔꯤ ꯗꯤꯛꯁꯤꯠꯅ ꯁꯤꯖꯤꯟꯅꯔꯤꯕ ꯌꯥꯝꯅ ꯂꯨꯕ ꯑꯃꯁꯨꯡ ꯑꯆꯧꯕ ꯄꯣꯠꯂꯝꯁꯤꯡꯒꯤ ꯕꯦꯟꯆ ꯃꯥꯔꯛ ꯑꯃ ꯊꯝꯂꯤ ꯗꯤꯜ ꯆꯍꯥꯇ ꯍꯦ ꯇꯨ ꯊꯥꯎꯖꯟ ꯋꯥꯟ ꯐꯤꯂꯝ ꯑꯁꯤꯅ ꯍꯦꯟꯅ ꯀꯦꯖꯨꯌꯦꯜ ꯑꯃꯁꯨꯡ ꯀꯟꯇꯦꯝꯄꯣꯔꯔꯤ ꯏꯁꯇꯥꯏꯜ ꯑꯃ ꯄꯨꯔꯛꯏ ꯃꯍꯥꯛꯁꯤꯡꯒꯤ ꯃꯔꯛꯇ ꯔꯤꯂꯦꯛꯁ ꯇꯧꯔꯕ ꯑꯗꯨꯕꯨ ꯇ꯭ꯔꯦꯟꯁ ꯑꯣꯏꯕ ꯑꯧꯠꯐꯤꯠꯁꯤꯡ ꯃꯤꯌꯥꯝꯅ ꯄꯥꯝꯅꯕ ꯑꯣꯏꯍꯟꯈꯤ ꯕꯥꯍꯨꯕꯂꯤ ꯁꯤꯔꯤꯖ ꯇꯨ ꯊꯥꯎꯖꯟ ꯐꯤꯐꯇꯤꯟ ꯇꯨ ꯇꯨ ꯊꯥꯎꯖꯟ ꯁꯦꯚꯦꯟꯇꯤꯟ ꯇꯣꯂꯤꯋꯨꯗ ꯕ꯭ꯂꯣꯛꯁ ꯕꯨꯁꯇꯔ ꯑꯁꯤꯗꯒꯤ ꯏꯄꯤꯛ ꯀꯁꯇꯝ ꯁꯤꯡ ꯃꯔꯨ ꯑꯣꯏꯅ ꯄ꯭ꯔꯕꯥꯁ ꯑꯃꯁꯨꯡ ꯑꯅꯨꯁꯀꯥ ꯁꯦꯇꯤꯅ ꯁꯤꯖꯤꯟꯅꯔꯝꯕ ꯄꯣꯠꯂꯝꯁꯤꯡ ꯑꯁꯤꯅ ꯑꯀꯟꯕ ꯑꯀꯨꯞꯄ ꯃꯔꯣꯟꯁꯤꯡ ꯎꯠꯂꯤ ꯑꯃꯁꯨꯡ ꯃꯁꯛ ꯊꯣꯛꯄ ꯑꯣꯏꯈꯤ ꯀꯕꯤ ꯈꯨꯁꯤ ꯀꯕꯤ ꯒꯝ ꯇꯨ ꯊꯥꯎꯖꯟ ꯋꯥꯟ ꯀꯦꯔꯦꯛꯇꯔꯁꯤꯡꯅ ꯁꯤꯖꯤꯟꯅꯔꯤꯕ ꯑꯉꯛꯄ ꯑꯃꯁꯨꯡ ꯂꯨꯖꯔꯕ ꯄꯣꯠꯂꯝꯁꯤꯡ ꯃꯔꯨ ꯑꯣꯏꯅ ꯀꯔꯤꯅꯥ ꯀꯄꯨꯔ ꯈꯥꯟ ꯑꯃꯁꯨꯡ ꯀꯖꯣꯜꯅ ꯊꯝꯕ ꯁꯥꯔꯤ ꯑꯃꯁꯨꯡ ꯂꯩꯍꯦꯡꯒꯁꯤꯡꯅ ꯂꯨꯒꯣꯡꯕ ꯑꯃꯁꯨꯡ ꯀꯨꯝꯍꯩꯒꯤ ꯄꯣꯠꯂꯝꯁꯤꯡꯗ ꯏꯊꯤꯜ ꯄꯤꯈꯤ

ꯃꯁꯤꯅ ꯑꯔꯕꯥꯟ ꯐꯦꯁꯟꯒꯤ ꯇ꯭ꯔꯦꯟꯁꯤꯡꯒꯤ ꯑꯅꯧꯕ ꯈꯣꯡꯆꯠ ꯑꯃ ꯄꯨꯔꯛꯏ ꯍꯥꯏꯔꯤꯕ ꯃꯨꯚꯤꯁꯁꯤꯡ ꯑꯃꯁꯨꯡ ꯀꯦꯔꯦꯛꯇꯔꯁꯤꯡ ꯑꯁꯤꯅ ꯐꯦꯁꯟꯗ ꯂꯥꯡꯗꯕ ꯏꯝꯄꯦꯛ ꯑꯃ ꯄꯤꯕꯗ ꯅꯠꯇꯅ ꯚꯥꯔꯠꯀꯤ ꯀꯦꯃꯦꯔꯥꯗ ꯀꯜꯆꯔꯦꯜ ꯄꯔꯁꯦꯞꯁꯟ ꯑꯃꯁꯨꯡ ꯏꯁꯊꯦꯊꯤꯛꯁꯨ ꯁꯦꯝꯒꯠꯂꯤ